ꯃꯇꯝ ꯑꯃꯗꯗꯤ ꯂꯧꯎ ꯁꯤꯡꯎꯕꯁꯦ ꯃꯤ ꯈꯛꯇ ꯇꯧꯔꯝꯃꯤ ꯃꯦꯆꯤꯟ ꯂꯩꯇꯕꯅꯤꯅ ꯃꯤ ꯈꯛꯇ ꯂꯧ ꯈꯣꯏꯕ ꯑꯣꯏꯔꯣ ꯂꯧ ꯈꯣꯏꯕ ꯑꯣꯏꯔꯣ ꯁꯟꯅ ꯈꯣꯏꯔꯦ ꯑꯗꯨꯗꯒꯤ ꯐꯧ ꯊꯥꯕ ꯈꯣꯠꯄ ꯑꯗꯨꯗꯒꯤ ꯑꯃ ꯑꯃ ꯃꯤ ꯈꯛꯇꯅꯤ ꯈꯨꯂꯪ ꯈꯛꯇꯅꯤ ꯃꯤ ꯈꯛꯇꯅꯤ ꯃꯇꯝꯗꯨꯗꯗꯤ ꯇꯧꯔꯝꯃꯤꯁꯦ ꯃꯤꯅ ꯁꯨꯕ ꯈꯛꯇꯅꯤ ꯑꯗꯨꯅ ꯃꯇꯝꯗꯨꯗꯗꯤ ꯌꯥꯝꯅꯁꯨ ꯋꯥꯔꯝꯃꯤ ꯌꯥꯝꯅꯁꯨ ꯊꯕꯛ ꯃꯇꯝ ꯆꯪꯉꯝꯃꯤ ꯃꯇꯝꯗꯨꯗꯗꯤ ꯃꯇꯝ ꯌꯥꯝ ꯆꯪꯉꯤ ꯃꯤꯅ ꯇꯧꯕ ꯃꯇꯝꯗꯗꯤ ꯑꯗꯨꯕꯨ ꯍꯧꯖꯤꯛꯇꯤ ꯆꯥꯎꯈꯠꯂꯕ ꯃꯇꯝ ꯑꯣꯏꯔꯕꯅꯤꯅ ꯆꯥꯎꯈꯠꯂꯕꯅꯤꯅ ꯍꯧꯖꯤꯛꯇꯤ ꯃꯤꯒꯤ ꯊꯣꯏꯗꯣꯛꯅ ꯃꯤꯅ ꯇꯧꯗ꯭ꯔꯦ ꯃꯦꯆꯤꯟ ꯉꯥꯛꯇ ꯂꯧ ꯈꯣꯏꯕ ꯑꯗꯨꯗꯒꯤ ꯂꯧ ꯊꯥꯕ ꯈꯣꯠꯄ ꯂꯧ ꯊꯥꯕ ꯈꯣꯠꯄ ꯑꯗꯨꯗꯒꯤ ꯂꯧ ꯈꯥꯎꯕ ꯈꯣꯠꯄ ꯃꯦꯆꯤꯟ ꯉꯥꯛꯇ ꯇꯧꯔꯦ ꯃꯦꯆꯤꯟ ꯉꯥꯛꯇ ꯑꯣꯏꯔꯦ ꯍꯧꯖꯤꯛꯇꯤ ꯆꯥꯎꯈꯠꯂꯕ ꯃꯇꯝꯒꯤꯅꯤꯅ ꯃꯦꯆꯤꯟ ꯉꯥꯛꯇ ꯑꯣꯏꯔꯦ ꯂꯧ ꯈꯥꯎꯕ ꯈꯣꯠꯄ ꯌꯩꯕ ꯈꯣꯠꯄ ꯂꯣꯏꯅ ꯀꯝꯄ꯭ꯂꯤꯠ ꯃꯦꯆꯤꯟ ꯉꯥꯛꯇ